ꯑꯩ ꯑꯩꯒꯤ ꯏꯃꯤꯡ ꯔꯣꯃꯤꯕꯂꯥ ꯀꯧꯏ ꯑꯩ ꯀꯛꯆꯤꯡꯗꯒꯤꯅꯤ ꯍꯧꯖꯤꯛ ꯍꯧꯖꯤꯛ ꯑꯩ ꯁ꯭ꯀꯨꯜ ꯄ꯭ꯔꯥꯏꯕꯦꯠ ꯁ꯭ꯀꯨꯜ ꯑꯃꯒꯤ ꯑꯣꯖꯥ ꯑꯣꯏꯖꯔꯤ ꯑꯉꯥꯡ ꯑꯣꯏꯔꯤꯉꯩꯗꯒꯤ ꯍꯧꯅꯥ ꯑꯩ ꯂꯥꯏꯕ꯭ꯔꯤꯛ ꯀꯛꯆꯤꯡ ꯃꯁꯥ ꯃꯛꯇ ꯀꯛꯆꯤꯡꯗ ꯑꯗꯨꯝ ꯇꯝꯃꯛꯏ ꯑꯗꯨꯒ ꯑꯃꯨꯛ ꯑꯦꯂꯕꯦꯟ ꯇꯨꯌꯦꯐ ꯐꯥꯎꯕ ꯀꯛꯆꯤꯡꯗ ꯂꯩꯕ ꯅꯥꯕꯣꯗꯤꯌꯥ ꯍꯥꯏ ꯁ꯭ꯀꯨꯜꯗ ꯇꯝꯃꯛꯏ ꯑꯦꯂꯕꯦꯟ ꯇꯨꯌꯦꯐ ꯂꯣꯏꯔꯕ ꯃꯇꯨꯡꯗ ꯀꯣꯂꯦꯖꯇꯤ ꯏꯝꯐꯥꯜꯗ ꯇꯝꯃꯛꯏ ꯏꯝꯐꯥꯜꯗ ꯗꯦ ꯝ ꯀꯣꯂꯦꯖꯇ ꯀꯥꯔꯛꯏ ꯑꯗꯨꯒ ꯒꯤꯎꯔꯦꯁꯟ ꯂꯣꯏꯔꯕ ꯃꯇꯨꯡꯗ ꯕꯦꯠ ꯇꯧꯊꯣꯛꯂꯦ ꯕꯦꯠ ꯇꯧꯊꯣꯛꯑꯒ ꯃꯇꯨꯡꯗ ꯌꯨꯝ ꯄꯜꯂꯛꯑꯦ ꯌꯨꯝ ꯄꯥꯜꯂꯕ ꯃꯇꯨꯡꯗ ꯑꯣꯖꯥ ꯑꯣꯏꯕ ꯍꯧꯔꯛꯑꯦ ꯁ꯭ꯀꯨꯜ ꯈꯔꯗ ꯄ꯭ꯔꯥꯏꯕꯦꯠ ꯁ꯭ꯀꯨꯜ ꯈꯔꯗ ꯑꯣꯖꯥ ꯑꯣꯏꯔꯛꯑꯦ ꯍꯧꯖꯤꯛ ꯑꯉꯥꯡ ꯑꯅꯤ ꯁꯨꯔꯦ ꯑꯉꯥꯡ ꯑꯅꯤ ꯁꯨꯔꯒ ꯑꯗꯨꯝ ꯄ꯭ꯔꯥꯏꯕꯦꯠ ꯁ꯭ꯀꯨꯜꯗ ꯍꯧꯖꯤꯛ ꯐꯥꯎꯕꯗ ꯑꯣꯖꯥ ꯑꯣꯏꯗꯨꯅ ꯑꯗꯨꯝ ꯂꯩꯔꯤ ꯑꯇꯣꯞꯄ ꯁꯤꯟꯐꯝ ꯊꯣꯏꯗꯣꯛꯅ ꯇꯧꯔꯨꯕ ꯂꯩꯇꯦ ꯑꯉꯥꯡ ꯇꯨꯏꯁꯟ ꯈꯔ ꯇꯧꯏ ꯑꯁꯨꯝ ꯍꯥꯏꯅ ꯇꯧꯔꯗꯅ ꯍꯧꯖꯤꯛ ꯐꯥꯎꯕꯗ ꯁ꯭ꯀꯨꯜꯗ ꯄꯨꯕꯥ ꯑꯗꯨꯒ ꯇꯨꯏꯁꯟ ꯈꯔ ꯇꯧꯔꯒ ꯑꯗꯨꯝ ꯂꯦꯜꯂꯛꯂꯤ ꯁ꯭ꯋꯥꯏꯗ ꯑꯗꯨꯝꯅ ꯂꯣꯏꯁꯜꯂꯒꯦ